ꯎꯝ ꯇꯥꯏꯌꯦ ꯇꯥꯏꯌꯦ ꯃꯥꯟꯅꯦ

ꯑꯥ ꯍꯣꯏ ꯍꯣꯏ ꯎꯝ ꯍꯣꯏ ꯍꯥꯏꯕꯤꯌꯣ ꯌꯥꯅꯤ ꯏꯁꯀꯤꯟ ꯇꯥꯏꯞꯇꯣ ꯏꯁꯀꯤꯟꯁꯦ ꯀꯃꯥꯏꯅ ꯀꯃꯥꯏꯅ ꯇꯧꯒꯦ

ꯍꯣꯏ ꯑꯗꯣ ꯍꯥꯟꯅ ꯃꯃꯥꯡꯗ ꯁꯟ ꯏꯁꯀꯔꯤꯟꯒꯨꯝꯕ ꯁꯟ ꯏꯁꯀꯔꯤꯟꯗꯤ ꯑꯗꯨꯝ ꯁꯤꯖꯤꯟꯅꯕ ꯅꯠꯇ꯭ꯔꯣ ꯍꯣꯏ ꯑꯗꯣ ꯍꯧꯖꯤꯛꯁꯦ ꯑꯥ ꯑꯣꯜ ꯏꯁꯀꯤꯟ ꯇꯥꯏꯞꯀꯤ ꯑꯣꯏꯕ ꯁꯟ ꯏꯁꯀꯤꯟ ꯑꯃ ꯁꯤꯖꯤꯟꯅꯁꯦꯕꯀꯣ ꯑꯍꯥꯟꯕꯗ ꯑꯗꯣ ꯃꯣꯏꯆꯨꯔꯥꯏꯖꯔꯁꯨ ꯍꯥꯟꯅ ꯁꯤꯖꯤꯟꯅꯕꯗꯣ ꯑꯥ ꯅꯨꯡꯉꯥꯏꯔꯒꯗꯤ ꯀꯩꯁꯨꯝ ꯀꯥꯏꯗꯦꯕꯀꯣ ꯑꯗꯣ ꯑꯥ ꯑꯃꯃꯨꯛ ꯁꯤꯟꯗꯣꯛꯑꯒ ꯍꯥꯏꯐꯦꯠ ꯌꯦꯡꯁꯦ ꯍꯣꯏ ꯑꯗꯣ ꯁꯤꯔꯝꯁꯦ ꯃꯥꯏ ꯐꯨꯔꯤ ꯊꯣꯛꯑꯦ ꯍꯥꯏꯕ ꯅꯠꯇ꯭ꯔꯣ ꯍꯧꯖꯤꯛ ꯍꯥꯏꯕꯗꯣ ꯑꯗꯣ ꯃꯥꯏ ꯐꯨꯔꯤ ꯊꯣꯛꯑꯒꯗꯤ ꯁꯤꯂꯤꯁꯥꯏꯅꯤꯛ ꯌꯥꯎꯕ ꯑꯣꯏꯅ ꯍꯥꯟꯅ ꯇꯩꯁꯦꯕꯀꯣ ꯑꯗꯨꯒ ꯃꯥꯏ ꯍꯥꯏꯗꯤ ꯅꯪꯒꯤ ꯂꯩꯒꯤꯕ ꯗꯥꯛ ꯀꯩꯀꯥꯗꯨꯒꯤꯗꯤ ꯀꯣꯟꯅ ꯑꯗꯨꯝ ꯂꯥꯛꯀꯅꯦꯕ ꯑꯗꯨꯏ ꯄꯣꯠꯇꯨꯗꯤ ꯑꯗꯨꯅ ꯑꯍꯥꯟꯕꯗ ꯁꯣꯝꯒꯤ ꯀꯩꯅꯣ ꯑꯣꯏꯅ ꯊꯥꯕꯤꯔꯛꯑꯣꯕꯀꯣ ꯍꯥꯏꯗꯤ ꯐꯣꯇꯣ ꯀꯩꯅꯣ ꯑꯣꯏꯅ ꯎꯝ ꯈꯤꯇꯪ ꯅꯛꯁꯤꯜꯂꯒ ꯀꯥꯞꯄꯒ ꯃꯥꯏꯗ ꯇꯥꯔꯤꯕ ꯗꯥꯛ ꯀꯩꯀꯥꯗꯣ ꯗꯥꯛ ꯑꯣꯏꯔꯁꯨ ꯐꯨꯔꯤ ꯑꯣꯏꯔꯁꯨ ꯑꯗꯣꯝꯒꯤꯗꯣ ꯍꯣꯔꯦꯟ ꯁꯤ ꯀꯣꯜ ꯊꯝꯒ꯭ꯔꯥ ꯀꯥꯟꯗ ꯊꯥꯕꯤꯔꯛꯑꯣꯕ ꯑꯗꯨ ꯌꯦꯡꯉꯒ ꯑꯩꯈꯣꯏꯅ ꯑꯩꯈꯣꯏꯅ ꯀꯩꯅꯣ ꯇꯧꯔꯛꯀꯦꯕ ꯍꯥꯏꯗꯤ ꯀꯔꯝꯕꯅ ꯆꯥꯟꯅꯔꯒ ꯐꯅꯤ ꯍꯥꯏꯕꯗꯣ ꯍꯥꯏꯔꯛꯀꯦ ꯑꯗꯨꯏ ꯃꯇꯨꯡ ꯏꯟꯅ ꯑꯗꯨꯝ ꯍꯥꯏꯅꯁꯦꯕ ꯑꯗꯨꯗꯗꯤ ꯑꯗꯣ ꯃꯥꯏ ꯀ꯭ꯂꯤꯟꯖꯔꯒꯨꯝꯕ ꯁꯤꯖꯤꯟꯅꯕ ꯅꯠꯇ꯭ꯔꯣ ꯇꯣꯅꯔꯁꯦ ꯑꯩꯈꯣꯏꯅ ꯃꯥꯏꯁꯦ ꯍꯥꯟꯅ ꯀ꯭ꯂꯤꯟꯖꯔ ꯇꯧꯔꯒ ꯐꯖꯅ ꯆꯥꯝꯊꯣꯛꯀꯅꯦꯕꯀꯣ ꯑꯗꯨꯅꯦ ꯇꯩꯁꯤꯟꯕ ꯇꯧꯔꯨꯔꯒꯗꯤ ꯑꯗꯨꯝ ꯗꯕꯜ ꯀ꯭ꯂꯤꯟꯖꯤꯡꯒꯨꯝꯕ ꯇꯧꯊꯣꯛꯄꯤꯕ ꯑꯗꯨꯝꯕ ꯇꯧꯒꯅꯤꯕ ꯑꯗꯨ ꯏꯁꯀꯤꯟꯗꯨꯗ ꯑꯩꯈꯣꯏꯅ ꯇꯩꯔꯤꯕ ꯃꯦꯀꯞ ꯇꯧ ꯃꯇꯝꯗ ꯄ꯭ꯔꯥꯏꯃꯔꯒꯨꯝꯕ ꯁꯤꯖꯤꯟꯅꯕꯗꯣ ꯑꯗꯨ ꯄ꯭ꯔꯥꯏꯃꯔ ꯑꯩꯈꯣꯏꯅ ꯁꯤꯖꯤꯟꯅꯔꯤꯕ ꯄ꯭ꯔꯥꯏꯃꯔꯗꯨ ꯁꯤ ꯍꯦꯟꯅ ꯃꯈꯥꯁꯨ ꯄꯣꯟꯒꯅꯦꯕ ꯑꯩꯈꯣꯏꯅ ꯃꯥꯏ ꯇꯥꯊꯣꯛꯄꯁꯦ ꯍꯦꯛꯇ ꯐꯦꯁ ꯋꯥꯁ ꯑꯃꯒ ꯍꯦꯛꯇ ꯇꯥꯔꯒꯗꯤ ꯌꯥꯔꯣꯏꯕ ꯑꯗꯨꯅ ꯑꯩꯈꯣꯏꯅ ꯇꯩꯔꯤꯕ ꯄ꯭ꯔꯥꯏꯃꯔꯗꯣ ꯑꯩꯈꯣꯏ ꯁꯤꯂꯤꯀꯣꯟꯒꯨꯝꯕ ꯌꯥꯎꯕ ꯑꯗꯨꯒ ꯃꯈꯜ ꯃꯈꯜ ꯃꯌꯥꯝ ꯂꯩꯗꯅꯀꯣ ꯄ꯭ꯔꯥꯏꯃꯔꯗꯁꯨ ꯑꯗꯨꯝ ꯃꯦꯀꯞ ꯁꯤꯖꯤꯟꯅꯕꯅꯤꯅ ꯈꯪꯉꯝꯒꯅꯦꯕ ꯑꯗꯨ ꯄ꯭ꯔꯥꯏꯃꯔꯗꯨ ꯑꯩꯈꯣꯏꯅ ꯑꯗꯨꯃꯥꯏꯅ ꯁꯤꯂꯤꯀꯣꯟꯒꯨꯝꯕ ꯌꯥꯝꯕ ꯄ꯭ꯔꯥꯏꯃꯔꯒꯨꯝꯕ ꯁꯤꯖꯤꯟꯅꯔꯒꯗꯤ ꯑꯩꯈꯣꯏꯁꯦ ꯗꯕꯜ ꯀ꯭ꯂꯤꯟꯖꯤꯡꯒꯨꯝꯕ ꯇꯧꯗꯕ ꯌꯥꯗꯦꯕ ꯍꯥꯏꯗꯤ ꯃꯉꯣꯟꯗꯗꯤ ꯌꯥꯝꯅ ꯆꯨꯞꯁꯤꯜꯂꯒ ꯂꯩꯕ ꯄꯣꯠꯇꯨ ꯑꯣꯏꯕꯅꯤꯅ ꯑꯗꯨ ꯀꯩꯅꯣ ꯇꯧꯊꯣꯛꯇꯕ ꯌꯥꯗꯦꯕꯀꯣ ꯑꯗꯨꯅ ꯑꯗꯨꯃꯥꯏꯅ ꯁꯤꯂꯤꯀꯣꯟ ꯌꯥꯎꯕ ꯄ꯭ꯔꯥꯏꯃꯔꯒꯨꯝꯕ ꯁꯤꯖꯤꯟꯅꯔꯨꯕ ꯅꯨꯃꯤꯠꯇꯨꯗꯤ ꯑꯗꯨꯝ ꯑꯩꯈꯣꯏꯒꯤ ꯑꯣꯏꯜ ꯕꯦꯁ ꯑꯣꯏꯕ ꯀ꯭ꯂꯤꯟꯖꯔ ꯂꯩꯗꯅ ꯑꯗꯨꯝꯕꯁꯤꯒ ꯐꯖꯅ ꯇꯥꯊꯣꯛꯄꯤꯔꯒ ꯐꯦꯁ ꯋꯥꯁꯅ ꯑꯃꯨꯛ ꯇꯥꯔ ꯀꯥꯟꯗ ꯑꯗꯨ ꯂꯣꯏꯔꯅꯤꯀꯣ ꯑꯗꯨ ꯐꯖꯅ ꯃꯥꯒꯤ ꯇꯛꯇꯕꯤꯗ ꯑꯗꯨꯝ ꯍꯥꯏꯗꯤ ꯇꯥꯋꯦꯜ ꯑꯃꯣꯟꯕ ꯑꯃ ꯇꯧꯔꯒ ꯇꯞ ꯇꯞ ꯅꯞꯊꯣꯛꯄꯤꯕ ꯍꯥꯏꯗꯤ ꯃꯥꯏꯗꯨ ꯌꯥꯝ ꯀꯪꯑꯁꯨ ꯑꯥ ꯌꯥꯝ ꯀꯥ ꯍꯦꯟꯅ ꯀꯪꯅ ꯇꯩꯊꯣꯛꯄꯤꯔꯨꯅꯣꯕ ꯑꯗꯨꯝ ꯏꯁꯥꯅ ꯏꯁꯤꯡ ꯆꯨꯞꯁꯤꯜ ꯍꯜꯂꯕ ꯃꯇꯨꯡꯁꯤꯗꯅꯦ ꯀꯩꯅꯣ ꯇꯧ ꯑꯗꯨꯝ ꯇꯣꯅꯔꯁꯦ ꯏꯁꯄ꯭ꯔꯦ ꯌꯥꯎꯕ ꯇꯣꯅꯔ ꯑꯣꯏꯔꯁꯨ ꯍꯥꯏꯗꯤ ꯃꯁꯥꯒꯤ ꯑꯗꯨꯅ ꯁꯤꯖꯤꯟꯅꯔꯤꯀꯣ ꯑꯗꯨꯝꯕ ꯇꯣꯅꯔ ꯂꯩꯔꯒꯁꯨ ꯇꯣꯅꯔꯁꯦ ꯑꯩꯈꯣꯏꯅ ꯎꯝ ꯏꯁꯄ꯭ꯔꯦꯅ ꯑꯣꯏꯔꯁꯨ ꯀꯥꯞꯈ꯭ꯔ ꯃꯇꯨꯡꯁꯤꯗ ꯑꯗꯨꯝ ꯌꯥꯝ ꯀꯟꯅ ꯇꯛꯑꯣꯏꯗꯕꯅꯦꯕꯀꯣ ꯇꯛꯑꯒꯗꯤ ꯑꯥ ꯀꯩꯅꯣ ꯇꯧꯔꯣꯏꯕ ꯑꯗꯨꯅ ꯍꯥꯏꯗꯤ ꯈꯨꯠꯇ ꯈꯤꯇꯪ ꯇꯞ ꯇꯞ ꯀꯨꯝꯕ ꯅꯞꯄꯤꯔꯒ ꯑꯗꯨꯝ ꯆꯨꯞꯁꯤꯜꯍꯟꯕꯗꯣ ꯑꯗꯨꯃꯥꯏꯅ ꯑꯣꯏꯅ ꯇꯩꯕꯤꯌꯣ ꯇꯣꯅꯔ ꯇꯩꯕ ꯃꯇꯝꯗꯗꯤ ꯑꯗꯣ ꯇꯣꯅꯔꯁꯤꯁꯨ ꯑꯗꯨꯝ ꯄꯣꯔꯁ ꯀꯨꯝꯕ ꯄꯣꯔꯁ ꯌꯥꯝ ꯂꯩꯕ꯭ꯔꯣ ꯀꯃꯥꯏꯅ ꯇꯧꯒꯦ ꯍꯣꯏ ꯑꯗꯣ ꯄꯣꯔꯁ ꯂꯩꯕꯒꯤ ꯄꯣꯔꯁ ꯇꯥꯏꯠ ꯑꯣꯏꯅꯕ ꯇꯣꯅꯔꯒꯨꯝꯕ ꯑꯗꯨꯝꯕ ꯑꯗꯨꯝ ꯁꯤꯖꯤꯟꯅꯁꯦꯕꯀꯣ ꯑꯗꯨꯅ ꯁꯣꯝꯒꯤ ꯀꯩꯅꯣꯗꯣ ꯑꯥ ꯏꯁꯀꯤꯟꯗꯣ ꯍꯥꯏꯐꯦꯠ ꯌꯦꯡꯅꯤꯡꯉꯦꯕ ꯑꯗꯨꯅ ꯊꯥꯕꯤꯔꯛꯑꯣ ꯑꯗꯨꯒ ꯑꯗꯨꯒꯤ ꯃꯄꯨꯡ ꯑꯣꯏꯅ ꯑꯩꯈꯣꯏꯒꯤ ꯀꯩꯅꯣꯒ ꯇꯥꯟꯅꯔꯒ ꯑꯥ ꯁꯣꯝꯒꯤ ꯍꯥꯏꯗꯤ ꯑꯩꯈꯣꯏꯅ ꯊꯥꯕ ꯌꯥꯕ ꯁꯟ ꯏꯁꯀꯔꯤꯟ ꯃꯣꯏꯆꯨꯔꯥꯏꯖꯔ ꯑꯗꯒꯤ ꯁꯤꯔꯝ ꯇꯣꯅꯔ ꯂꯣꯏꯅꯃꯛꯇꯣ ꯀ꯭ꯂꯤꯟꯖꯔꯁꯨ ꯑꯃ ꯍꯥꯄꯛꯀꯦꯕꯀꯣ ꯑꯗꯨꯃꯥꯏꯅ ꯁꯤꯖꯤꯟꯅꯕꯤꯌꯣꯕ ꯑꯗ ꯑꯗꯨꯃꯥꯏꯅ ꯁꯤꯖꯤꯟꯅꯔ ꯃꯇꯨꯡꯗ ꯑꯗꯨꯝ ꯑꯩꯈꯣꯏꯒꯤ ꯁꯤꯗ ꯂꯥꯛꯄ ꯃꯤꯁꯤꯡꯁꯦ ꯑꯌꯥꯝꯕꯅ ꯑꯗꯨꯝ ꯐꯩꯌꯦꯕ ꯑꯩꯈꯣꯏꯅ ꯄꯤꯔꯤꯕ ꯃꯑꯣꯡꯁꯤꯗ ꯑꯗꯨꯝ ꯁꯤꯖꯤꯟꯅꯔꯒꯗꯤ ꯑꯗꯨꯝ ꯁꯣꯏꯗꯅ ꯃꯥꯏꯗꯣ ꯑꯗꯨꯝ ꯌꯥꯝ ꯊꯨꯅ ꯀꯩꯅꯣ ꯂꯥꯛꯀꯅꯤ ꯑꯗꯨꯃꯥꯏꯅ ꯇꯧꯁꯦ ꯑꯗꯣ ꯃꯥꯏꯒꯤ ꯐꯣꯇꯣꯗꯨꯇꯪ ꯊꯥꯕꯤꯔꯛꯑꯣ ꯑꯗꯨꯒ ꯃꯇꯨꯡꯗ ꯑꯃꯨꯛ ꯃꯈꯥ ꯇꯥꯕꯗꯣ ꯋꯥꯔꯤ ꯁꯥꯔꯁꯦ

ꯍꯣꯏ ꯍꯣꯏ ꯁꯤ ꯀꯣꯜꯁꯦ ꯊꯝꯖꯔꯒꯦ ꯑꯗꯨꯗꯤ ꯍꯣꯏ ꯍꯣꯏ ꯍꯣꯏ